ꯚꯥꯔꯠꯇ ꯌꯥꯝꯅ ꯃꯁꯛ ꯊꯣꯛꯄ ꯅꯥꯠꯀꯤ ꯑꯣꯏꯕ ꯆꯠꯅꯕꯤꯁꯤꯡꯒꯤ ꯃꯅꯨꯡꯗ ꯃꯨꯁꯂꯤꯝꯒꯤ ꯑꯣꯏꯅ ꯏꯗꯨꯜ ꯐꯠꯇꯔ ꯏꯗꯨꯜ ꯖꯨꯍꯥ ꯑꯗꯨꯒ ꯍꯤꯟꯗꯨꯁꯤꯡꯒꯤ ꯑꯣꯏꯅꯗꯤ ꯗꯤꯋꯥꯂꯤ ꯗꯨꯔꯒꯥ ꯄꯨꯖꯥ ꯀꯌꯥ ꯃꯔꯨꯝ ꯂꯩꯈ꯭ꯔꯦ ꯑꯗꯨꯒ ꯇ꯭ꯔꯥꯏꯕꯦꯜꯒꯤ ꯑꯣꯏꯅ ꯈ꯭ꯔꯤꯁꯃꯥꯁ ꯀꯨꯠ ꯀꯨꯠ ꯐꯦꯁꯇꯤꯚꯦꯜ ꯑꯁꯤꯅꯆꯤꯡꯕ ꯀꯌꯥ ꯃꯔꯨꯝ ꯂꯩ